ꯑꯩꯅ ꯍꯧꯖꯤꯛ ꯍꯧꯖꯤꯛ ꯂꯩꯖꯔꯤꯕ ꯏꯝꯐꯥꯜ ꯋꯦꯁꯀꯤ ꯃꯐꯝꯁꯤꯗ ꯌꯥꯝꯅ ꯇꯣꯏꯅ ꯊꯣꯛꯄ ꯃꯥꯏꯌꯣꯛꯅꯔꯤꯕ ꯈꯨꯗꯣꯡꯆꯥꯗꯕ ꯍꯥꯏꯔꯒꯗꯤ ꯏꯁꯤꯡ ꯏꯁꯤꯡꯒꯤ ꯃꯔꯝꯁꯤꯅꯤ ꯏꯁꯤꯡꯁꯦ ꯍꯣꯏ ꯏꯁꯤꯡ ꯃꯔꯥꯡ ꯀꯥꯏꯕ ꯃꯇꯝꯗꯕꯨꯗꯤ ꯏꯁꯤꯡꯁꯦ ꯂꯦꯞꯄ ꯂꯩꯇꯅ ꯇꯥꯏ ꯑꯗꯨꯕꯨ ꯗ꯭ꯔꯥꯏ ꯁꯤꯖꯟꯗꯗꯤ ꯏꯁꯤꯡꯁꯦ ꯁꯨꯡ ꯇꯣꯇꯤꯒꯤ ꯏꯁꯤꯡꯁꯦ ꯁꯨꯡꯐꯪ ꯐꯪꯗꯕꯗꯒꯤ ꯏꯁꯤꯡ ꯂꯩꯕꯇꯗ ꯑꯦꯛꯁꯄꯦꯟꯗꯤꯆꯔ ꯌꯥꯝ ꯍꯦꯟꯅ ꯆꯠꯄ ꯁꯨꯃꯥꯏꯅ ꯇꯧꯌꯦ ꯑꯗꯨꯒ ꯃꯐꯝ ꯈꯔꯗꯅ ꯏꯁꯤꯡꯁꯦ ꯑꯣꯚꯔ ꯑꯣꯏꯅ ꯊꯥꯖꯤꯜꯂꯛꯄꯗꯒꯤ ꯄꯥꯊꯔꯒ ꯏꯁꯤꯡꯁꯦ ꯑꯔꯦꯝꯕꯗ ꯃꯥꯡꯕ ꯁꯨꯃꯥꯏꯅ ꯌꯥꯝꯅ ꯇꯣꯏꯅ ꯊꯣꯛꯑꯦ ꯑꯗꯨꯅ ꯑꯩꯅ ꯃꯔꯤ ꯂꯩꯅꯕ ꯂꯤꯗꯔꯁꯤꯡꯗ ꯍꯥꯏꯖꯅꯤꯡꯕ ꯍꯥꯏꯔꯒꯗꯤ ꯁꯨꯃꯥꯏꯅ ꯀꯥꯍꯦꯟꯅ ꯑꯔꯦꯝꯕꯗ ꯃꯥꯡꯍꯟꯈꯤꯕ ꯏꯁꯤꯡꯁꯤꯡꯁꯦ ꯐ꯭ꯔꯤꯗ ꯃꯥꯡꯍꯟꯕꯒꯤ ꯃꯍꯨꯠꯇ ꯔꯤꯖꯥꯔꯕꯔ ꯁꯦꯝꯃꯒ ꯐꯖꯅ ꯔꯤꯖꯥꯕ ꯇꯧꯔꯒ ꯊꯝꯕꯤꯔꯒ ꯗ꯭ꯔꯥꯏ ꯁꯤꯖꯟꯒꯤ ꯃꯇꯝꯗ ꯏꯁꯤꯡꯁꯦ ꯑꯦꯖꯁ ꯇꯧꯅꯔꯒ ꯔꯣꯇꯤꯟ ꯅꯥꯏꯅ ꯊꯥꯕꯤꯔꯒꯗꯤ ꯃꯐꯝꯁꯤꯗ ꯊꯦꯡꯅꯔꯤꯕ ꯋꯥꯇꯔ ꯁ꯭ꯀꯥꯔꯁꯤꯇꯤꯁꯦ ꯀꯣꯛꯀꯅꯤ ꯍꯥꯏꯅ ꯑꯩꯒꯤ ꯃꯣꯠꯇ ꯍꯥꯏꯖꯅꯤꯡꯉꯤ